ꯍꯦꯜꯂꯣ ꯃꯥꯅꯦ ꯃꯥꯅꯦ ꯐꯪꯉꯣꯂꯥꯅꯦ ꯍꯣ ꯍꯥꯟꯅꯗꯤ ꯅꯤꯐꯨ ꯄꯤꯔꯝꯃꯦ ꯑꯗꯣ ꯍꯧꯖꯤꯛꯇꯤ ꯌꯥꯡꯈꯩ ꯌꯧꯈ꯭ꯔꯦ ꯍꯋꯥꯏꯅ ꯍꯋꯥꯏꯅ ꯀꯦ ꯖꯤꯗ ꯃꯥꯏꯔꯣꯡꯕꯤꯅ ꯆꯥꯝꯃ ꯀꯨꯟ ꯃꯪꯒꯟ ꯀꯥꯡꯇꯛꯅ ꯆꯥꯝꯃ ꯑꯗ ꯑꯄꯥꯝꯕ ꯂꯧꯕꯤꯔꯣ ꯍꯣꯏ ꯍꯣꯏ ꯍꯣꯏ ꯎꯝ ꯊꯝꯃꯦ ꯊꯝꯃꯦ